ꯍꯣꯏ ꯑꯩꯒꯤ ꯏꯁꯥꯒꯤ ꯑꯣꯏꯕ ꯄꯥꯟꯗꯝ ꯑꯃ ꯂꯩꯖꯩ ꯃꯔꯝꯗꯤ ꯑꯩ ꯍꯥꯟꯅ ꯒꯔꯕꯔꯃꯦꯟꯒꯤ ꯁꯥꯔꯚꯤꯁ ꯇꯧꯒꯦ ꯈꯣꯠꯀꯦ ꯍꯥꯏꯗꯅ ꯄꯩꯔꯤꯈꯥ ꯊꯥꯗꯅ ꯈꯣꯠꯇꯅ ꯃꯌꯥꯝ ꯑꯃ ꯍꯣꯠꯅꯖꯔꯝꯃꯤ ꯑꯗꯨꯕꯨ ꯒꯔꯃꯦꯟꯁꯤꯅ ꯀꯔꯞꯁꯟꯁꯤꯅ ꯃꯔꯝ ꯑꯣꯏꯔꯒ ꯒꯔꯃꯦꯟꯒꯤ ꯁꯤꯗꯒꯤ ꯊꯕꯛ ꯇꯧ ꯉꯝꯗꯗꯧꯒꯤ ꯑꯩꯁꯤ ꯋꯥꯈꯜ ꯌꯥꯝ ꯅꯨꯡꯉꯥꯏꯇꯅ ꯂꯩꯔꯝꯃꯤ ꯅꯣꯡꯃꯗꯤ ꯂꯥꯏꯔꯤꯛ ꯁꯨꯝ ꯄꯥꯕ ꯁꯥꯟꯅꯩ ꯂꯥꯏꯔꯤꯛ ꯄꯥꯕ ꯁꯥꯟꯅ ꯀꯥꯟꯗ ꯔꯤꯁ ꯗꯦꯠ ꯑꯦꯟ ꯄꯣꯔ ꯗꯦꯠ ꯍꯥꯏꯕ ꯂꯥꯏꯔꯤꯛ ꯑꯃꯗꯣ ꯄꯥꯔꯦ ꯄꯥꯔꯨꯕ ꯃꯇꯝꯗꯩꯗꯤ ꯑꯩꯁꯤ ꯏꯁꯥꯅ ꯑꯦꯋꯥꯔꯅꯦꯁ ꯃꯌꯥꯝ ꯑꯃ ꯌꯥꯎꯖꯔꯒ ꯑꯗꯒꯤ ꯒꯔꯃꯦꯟꯒꯤ ꯀꯔꯤ ꯀꯔꯤ ꯑꯩꯈꯣꯏꯒꯤ ꯇ꯭ꯔꯦꯟꯅꯤꯡꯅꯨꯡ ꯌꯥꯎꯖꯔꯒ ꯑꯩꯁꯤ ꯏꯟꯇꯔꯄ꯭ꯔꯦꯅꯔ ꯑꯃ ꯑꯣꯏꯔꯒ ꯃꯌꯥꯝꯁꯤꯗ ꯊꯕꯛ ꯄꯤꯗꯨꯅ ꯑꯩꯒꯤ ꯐꯦꯛꯇꯔꯤ ꯑꯃ ꯂꯤꯡꯈꯠꯆꯒꯦ ꯍꯥꯏꯗꯅ ꯑꯗꯨꯒꯤ ꯊꯤꯝꯗꯨꯗ ꯑꯩꯅ ꯍꯣꯠꯅꯖꯩ ꯑꯩꯒꯤ ꯑꯩꯒꯤ ꯑꯩꯅ ꯍꯣꯠꯅꯩ ꯍꯣꯠꯅꯔꯤꯕ ꯄꯣꯠ ꯑꯗꯨ ꯐꯪꯅꯕꯩꯗꯃꯛꯇꯗ ꯑꯩꯁꯨ ꯍꯧꯖꯤꯛꯇꯤ ꯍꯧꯔꯒꯦ ꯈꯜꯂꯦ ꯑꯩꯁꯨ ꯐꯖꯅ ꯋꯦꯜ ꯀ꯭ꯋꯥꯂꯤꯐꯥꯏ ꯑꯣꯏꯔꯦ ꯑꯣꯏꯔꯃꯤꯅ ꯃꯌꯥꯝꯁꯤ ꯈꯣꯝꯃꯒ ꯑꯗꯨꯒ ꯑꯩꯅ ꯏꯟꯇꯔꯄ꯭ꯔꯤꯅꯔ ꯑꯃ ꯑꯣꯏꯔꯒ ꯃꯌꯥꯝꯁꯤꯗ ꯊꯕꯛꯁꯨ ꯄꯤꯕ ꯒꯔꯃꯦꯟꯒꯤ ꯊꯕꯛꯇꯅ ꯊꯕꯛ ꯅꯠꯇꯦ ꯍꯥꯏꯕꯩ ꯋꯥꯈꯜꯗꯨ ꯍꯧꯖꯤꯛ ꯇꯝꯃꯤꯕ ꯁ꯭ꯀꯨꯜ ꯇꯝꯃꯤꯕ ꯑꯉꯥꯡ ꯁꯥꯇ꯭ꯔꯁꯤꯡꯗꯁꯨ ꯒꯔꯃꯦꯟꯒꯤ ꯊꯕꯛꯇꯅ ꯊꯕꯛ ꯅꯠꯇꯦ ꯍꯏꯕꯗꯨ ꯑꯩ ꯎꯠꯂꯒ ꯇꯧꯒꯦ ꯍꯥꯏꯅ ꯈꯜꯂꯤ